ꯊꯧꯕꯥꯜ ꯖꯤꯂꯥ ꯑꯁꯤꯒꯤ ꯇꯣꯞ ꯇꯣꯞꯄ ꯃꯐꯝꯁꯤꯡ ꯃꯐꯝ ꯈꯥꯡꯉꯕꯣꯛꯇ ꯑꯩꯈꯣꯏ ꯀꯧꯅꯥꯒꯤ ꯐꯛ ꯌꯥꯝ ꯃꯔꯥꯡ ꯀꯥꯏꯅ ꯁꯥꯏ ꯃꯈꯣꯏ ꯑꯁꯦ ꯃꯃꯥ ꯃꯄꯥ ꯑꯥ ꯃꯩꯍꯧꯔꯣꯜꯗꯒꯤ ꯁꯥꯔꯒ ꯑꯗꯨꯝ ꯂꯥꯛꯑꯦ